ꯍꯜꯂꯣ ꯕ꯭ꯔꯣꯁꯦ ꯀꯩꯅꯣ ꯑꯣꯏꯗꯣꯏꯔꯥ ꯈꯨꯉꯨꯞ ꯌꯣꯟꯕ ꯀꯩꯅꯣꯒꯤ ꯀꯥꯡꯄꯣꯛꯄꯤꯒꯤ ꯕꯖꯥꯔꯒꯤ ꯈꯨꯉꯨꯞ ꯌꯣꯟꯕꯗꯣ ꯑꯣꯏꯗꯣꯏꯔꯣ ꯕ꯭ꯔꯣꯒꯤ ꯈꯨꯉꯨꯞꯇꯣ ꯈꯨꯉꯨꯞꯁꯤꯡꯁꯦ ꯑꯃ ꯑꯇꯣꯞꯄ ꯕ꯭ꯔꯥꯟ ꯕ꯭ꯔꯥꯟꯒꯤ ꯃꯌꯥꯝꯁꯨ ꯂꯩꯔꯤꯗꯅ ꯑꯗꯨꯗ ꯕ꯭ꯔꯣ ꯈꯨꯉꯨꯞꯁꯦ ꯈꯨꯉꯨꯞ ꯕ꯭ꯔꯥꯟ ꯑꯃꯃꯝꯒꯤ ꯁꯨꯝ ꯀꯔꯝ ꯀꯔꯝꯕ ꯂꯩꯒꯦꯅ ꯁꯨꯝ ꯐꯖ ꯐꯖꯕ ꯁꯨꯝ ꯗꯤꯖꯥꯏꯟ ꯀꯩꯀꯥꯗꯣ ꯈꯔ ꯈꯔ ꯁꯨꯝ ꯎꯠꯄꯤꯕ ꯌꯥꯒꯗ꯭ꯔꯥ ꯐꯖꯕ ꯑꯃ ꯐꯖꯕ ꯈꯔ ꯈꯔ ꯈꯥꯡꯗꯧꯕ ꯐꯖꯕ ꯑꯃ ꯈꯟꯒꯦ ꯇꯧꯕꯅꯦꯕ ꯑꯦꯗꯤꯗꯥꯁꯀꯤꯗ ꯍꯥꯏꯗꯤ ꯀꯃꯥꯏꯅ ꯀꯃꯥꯏꯅ ꯇꯧꯕ ꯂꯩꯕꯤꯒꯦ ꯑꯝꯇ ꯍꯥꯏꯕꯤꯔꯛꯑꯣꯅꯦ

ꯑꯅꯤꯃꯛꯅꯦꯕꯀꯣ ꯀꯦꯖ꯭ꯋꯦꯜꯒꯤꯁꯦ ꯑꯗꯩ ꯏꯁꯄꯣꯔꯠꯀꯤꯁꯨ ꯑꯅꯤꯃꯛ ꯑꯅꯤꯃꯛ ꯑꯃꯁꯨꯡ ꯑꯐꯕ ꯑꯃ ꯈꯜꯂꯒ ꯑꯅꯤꯁꯤꯗꯒꯤ ꯂꯧꯒꯦ ꯇꯧꯕꯅꯦꯕꯀꯣ ꯑꯗꯩꯗ ꯁꯥꯏꯖꯅꯨꯡꯁꯦ ꯈꯔ ꯁꯥꯏꯖ ꯀꯩꯀꯥꯁꯦ ꯀꯃꯥꯏꯅ ꯇꯧꯏ ꯑꯣ ꯑꯗꯨ ꯑꯦꯗꯤꯗꯥꯁꯀꯤꯗ ꯁꯨꯃꯥꯏꯅ ꯂꯩꯔꯦ ꯑꯗꯨꯒ ꯑꯦꯗꯤꯗꯥꯁꯇꯒꯤ ꯑꯃꯨꯛ ꯑꯗꯒꯤ ꯅꯥꯏꯀꯤꯁꯤꯅ ꯑꯃꯨꯛ ꯈꯤꯇꯪ ꯑꯞꯒ꯭ꯔꯦꯠ ꯄꯤꯕ ꯈꯣꯠꯄ ꯂꯩꯕ꯭ꯔꯣ ꯅꯠꯇ꯭ꯔꯒ ꯈꯔ ꯀꯃꯥꯏꯅ ꯀꯃꯥꯏꯅ ꯇꯧꯕ ꯂꯩꯕꯤꯒꯦ

ꯑꯗꯣ ꯕ꯭ꯔꯣ ꯍꯣꯏꯒꯤꯁꯦ ꯈ꯭ꯋꯥꯏꯗꯒꯤ ꯇꯥꯡꯕꯗ ꯀꯔꯝꯕ ꯈꯨꯉꯨꯞꯇ ꯈ꯭ꯋꯥꯏꯗꯒꯤ ꯇꯥꯡꯕ ꯃꯃꯟ ꯀꯌꯥ ꯂꯩꯕ ꯀꯔꯝꯕ ꯈꯣꯉꯨꯞꯇ ꯑꯣꯏꯕ꯭ꯔꯥ ꯈꯔ ꯈ꯭ꯋꯥꯏ ꯑꯇꯥꯡꯕ ꯑꯝꯇ ꯍꯥꯏꯕꯤꯔꯛꯎꯕ ꯑꯥ ꯃꯃꯟ ꯀꯌꯥ ꯑꯣ ꯇ꯭ꯋꯦꯟꯇꯤ ꯐꯣꯔ ꯍꯥꯏꯕ ꯅꯠꯇ꯭ꯔꯣ ꯑꯗꯣ ꯗꯤꯁꯀꯥꯎꯟ ꯈꯣꯠꯄ ꯑꯗꯨꯝ ꯂꯩꯕꯤꯕ꯭ꯔꯥ ꯑꯣ ꯑꯗꯨꯗꯤ ꯇ꯭ꯋꯦꯟꯇꯤ ꯐꯣꯔꯁꯤꯗꯒꯤ ꯗꯤꯁꯀꯥꯎꯟ ꯑꯃꯨꯛ ꯇꯥꯕꯤꯔꯛꯈꯤꯗꯣꯏꯅꯦꯕ ꯑꯗꯣ ꯕ꯭ꯔꯣ ꯍꯣꯏꯒꯤꯁꯦ ꯀꯩꯅꯣꯁꯨ ꯌꯥꯕꯤꯕ꯭ꯔꯥ ꯑꯗꯨꯝ ꯗꯦꯂꯤꯕꯔꯤ ꯈꯣꯠꯄ ꯑꯗꯨꯝ ꯇꯧꯕꯤꯕ꯭ꯔꯥ ꯍꯣꯏ ꯂꯝꯁꯨ ꯈꯤꯇꯪ ꯂꯥꯞꯄꯅꯤꯅꯀꯣ ꯗꯦꯂꯤꯕꯔꯤ ꯇꯧꯔꯗꯤ ꯅꯨꯡꯉꯥꯏꯖꯒꯗꯝꯅꯦ ꯑꯗꯣ ꯅꯣꯡꯃ ꯂꯥꯛꯆꯒꯦ ꯑꯗꯨꯒ ꯑꯩ ꯑꯄꯥꯝꯕꯗꯣ ꯑꯗꯨꯝ ꯂꯧꯖꯒꯦ ꯑꯗꯨꯗꯣ ꯄꯨꯃꯥ ꯄꯨꯃꯥꯒꯤꯗꯁꯨ ꯐꯪꯅꯤꯀꯣ ꯑꯗꯒꯤ ꯃꯆꯨꯁꯤꯁꯨ ꯂꯣꯏꯅ ꯑꯉꯥꯡꯕ ꯑꯁꯪꯕ ꯑꯃꯨꯕ ꯂꯣꯏ ꯑꯉꯧꯕ ꯂꯣꯏꯅ ꯁꯨꯅꯕ ꯐꯪꯕꯤꯒꯗ꯭ꯔꯥ

ꯑꯗꯣ ꯕ꯭ꯔꯣ ꯍꯣꯏꯒꯤꯁꯦ ꯍꯥꯟꯅ ꯑꯇꯣꯞꯄ ꯀꯁꯇꯃꯔ ꯑꯗꯨꯝ ꯂꯩꯕ ꯂꯥꯛꯄꯤꯔꯝꯒꯅꯤꯅ ꯈꯜꯂꯤ ꯑꯗꯣ ꯃꯣꯏꯒꯤ ꯁꯨꯝ ꯄꯣꯠꯇꯣ ꯂꯩꯔ ꯃꯇꯨꯡꯗ ꯃꯣꯏꯒꯤ ꯁꯨꯝ ꯐꯤꯠꯕꯦꯛ ꯄꯤꯕꯤꯔꯛꯄꯁꯦ ꯀꯃꯥꯏꯅ ꯀꯃꯥꯏꯅ ꯄꯤꯕꯤꯔꯛꯄ ꯂꯩꯒꯦ

ꯑꯗꯨꯗꯤ ꯕ꯭ꯔꯣ ꯍꯣꯏꯒꯤ ꯍꯣꯏ

ꯑꯣ ꯑꯗꯨꯗꯤ ꯕ꯭ꯔꯣ ꯍꯣꯏꯒꯤꯁꯦ ꯁꯨꯝ ꯈꯔꯗꯤ ꯑꯗꯨꯝ ꯐꯕ ꯀꯝꯄꯅꯤ ꯑꯗꯣ ꯑꯣꯏꯔꯦ ꯑꯩꯅꯁꯨ ꯌꯥꯝ ꯄꯥꯝꯖꯕꯗꯣ ꯊꯣꯛꯑꯦ ꯑꯗꯣ ꯕ꯭ꯔꯣꯁꯦ ꯅꯣꯡꯃ ꯂꯥꯛꯆꯔꯒꯦ ꯑꯗꯨꯗꯨꯒ ꯑꯗꯨꯝ ꯑꯁꯪꯕ ꯃꯇꯝꯗ ꯑꯗꯒꯤ ꯀꯩꯅꯣ ꯇꯧꯕꯁꯦ ꯀꯩꯅꯣ ꯀꯔꯤ ꯍꯥꯏꯅꯤ ꯅꯣꯏꯅ ꯄꯨꯡ ꯀꯌꯥꯗꯩꯅ ꯀꯌꯥꯕꯣꯛ ꯍꯥꯡꯕꯁꯦ ꯂꯩꯕꯤꯒꯦ ꯑꯗꯨꯝꯇꯪ ꯍꯥꯏꯕꯤꯔꯛꯑꯣꯅꯦ ꯑꯗꯨꯒ ꯂꯣꯏꯁꯤꯟꯖꯔꯒꯦ ꯑꯣ ꯑꯗꯨꯝ ꯁꯟꯗꯦ ꯈꯣꯠꯄ ꯑꯗꯨꯝ ꯍꯥꯡꯕꯤ ꯂꯩꯕꯤꯀꯣ ꯑꯣꯀꯦ ꯑꯣꯀꯦ ꯑꯗꯨꯗꯤ ꯂꯥꯛꯆꯔꯒꯦ ꯕ꯭ꯔꯣ ꯊꯝꯖꯔꯒꯦꯀꯣ